ꯎꯝ ꯀꯤꯍꯣꯝ ꯃꯦꯂꯥ ꯌꯦꯡꯅꯤꯡꯏ ꯌꯦꯡꯕ ꯂꯥꯛꯀꯦ ꯍꯥꯏꯔꯣ ꯎꯝ ꯃꯦꯂꯥ ꯖꯨꯟ ꯖꯨꯂꯥꯏ ꯑꯣꯏꯅ ꯄꯥꯡꯊꯣꯛꯑꯦ

ꯖꯨꯟ ꯖꯨꯂꯥꯏ ꯁꯨꯃꯥꯏꯅ ꯄꯥꯡꯊꯣꯛꯄꯅꯦ ꯑꯗꯨ ꯀꯤꯍꯣꯝ ꯃꯦꯂꯥꯁꯦ ꯂꯥꯛꯑꯣ ꯌꯦꯡꯅꯤꯡꯉꯗꯤ ꯑꯗꯨꯝ ꯀꯩꯅꯣ ꯇꯧꯔꯒ ꯌꯦꯡꯕ ꯌꯥꯏ ꯀꯤꯍꯣꯝ ꯃꯦꯂꯥꯁꯤ ꯁꯨꯔꯦ ꯌꯦꯡꯅꯤꯡꯕꯒꯤ ꯀꯤꯍꯣꯝꯅ ꯌꯨꯝ ꯁꯥꯕ ꯀꯤꯍꯣꯝꯒꯤ ꯀꯩꯅꯣ ꯑꯗꯨꯝ ꯃꯣꯔꯥ ꯁꯥꯕ ꯆꯧꯀ꯭ꯔꯤ ꯁꯥꯕ ꯌꯥꯝ ꯐꯖꯕꯅꯦ ꯑꯗꯨꯝ ꯌꯦꯡꯕ ꯂꯥꯛꯑꯣ ꯂꯣꯏꯅ ꯃꯈꯜ ꯃꯈꯜꯒꯤ ꯁꯨꯏ ꯑꯗꯣ ꯅꯪ ꯈꯪꯗꯕ ꯍꯪꯅꯤꯡꯕꯗꯣ ꯀꯔꯤ ꯀꯔꯤ ꯈꯪꯅꯤꯡꯕ ꯈꯣꯠꯄꯗꯣ ꯁꯨꯝ ꯑꯩꯒ ꯆꯠꯅꯔꯒ ꯍꯪꯕꯗꯨꯁꯨ ꯌꯥꯒꯅꯤ ꯑꯗꯣ ꯅꯪ ꯀꯔꯤ ꯀꯔꯤ ꯈꯪꯅꯤꯡꯕ ꯂꯩꯔꯤꯕꯅꯣ ꯑꯩꯉꯣꯟꯗꯒꯤ ꯀꯤꯍꯣꯝ ꯃꯦꯂꯥ ꯆꯠꯄ ꯌꯦꯡꯅꯤꯡꯕꯗꯨ ꯑꯗꯨꯝ ꯍꯪꯉꯛꯄ ꯌꯥꯒꯅꯤ ꯎꯝ ꯎꯝ ꯑꯩ ꯀꯩꯅꯣꯝ ꯍꯥꯏꯔꯛꯀꯦ ꯁꯣꯝꯅ ꯐꯣꯟ ꯇꯧꯔꯛꯄꯗꯣ ꯅꯪꯒꯤ ꯈꯣꯟꯖꯦꯜꯗꯣ ꯈꯔ ꯇꯞꯄꯦ ꯈꯤꯇꯪ ꯀꯟꯅ ꯍꯥꯏꯕꯤꯌꯣ ꯀꯤꯍꯣꯝ ꯃꯦꯂꯥ ꯌꯦꯡꯕ ꯂꯥꯛꯄ ꯌꯥꯝꯅ ꯅꯨꯡꯉꯥꯏ ꯀꯥꯟꯅꯩ ꯑꯗꯩꯗꯤ ꯁꯤꯡꯖꯨ ꯑꯩꯈꯣꯏ ꯃꯅꯤꯄꯨꯔꯗꯗꯤ ꯃꯅꯤꯄꯨꯔꯒꯤ ꯁꯤꯡꯖꯨ ꯕꯣꯔꯥ ꯑꯁꯤ ꯆꯥꯕ ꯐꯪꯒꯅꯤ ꯀꯤꯍꯣꯝ ꯆꯥꯅꯤꯡꯉꯁꯨ ꯀꯤꯍꯣꯝꯗꯨ ꯈꯣꯛꯄꯤꯌꯨ ꯆꯥꯒꯦ ꯍꯥꯏꯔꯒ ꯑꯗꯨꯝ ꯆꯥꯕꯁꯨ ꯐꯪꯏ ꯑꯗꯨꯒ ꯄꯩꯁꯥꯗꯨ ꯑꯗꯨꯝ ꯄꯤꯒꯅꯤ ꯆꯥꯈ꯭ꯔꯒꯁꯨ ꯃꯔꯝꯗꯤ ꯀꯔꯤꯒꯤꯅꯣ ꯍꯥꯏ ꯀꯥꯟꯗ ꯅꯣꯏꯗꯤ ꯂꯝ ꯀꯩꯅꯣ ꯇꯧꯕꯅꯤꯅ ꯅꯣꯏ ꯀꯤꯍꯣꯝ ꯆꯥꯔꯕꯣ ꯆꯥꯗ꯭ꯔꯤꯕꯣ ꯎꯝ ꯎꯝ ꯇꯧꯏ ꯇꯧꯏ ꯑꯗꯣ ꯃꯅꯤꯄꯨꯔ ꯈꯪꯅꯤꯡꯕꯗꯣ ꯍꯧꯖꯤꯛ ꯅꯁꯥꯁꯦ ꯃꯅꯤꯄꯨꯔ ꯌꯧꯔꯛꯈ꯭ꯔꯕꯣ ꯌꯧꯔꯛꯑꯦ ꯀꯛꯑꯦ ꯇꯤꯀꯦꯠ ꯀꯛꯑꯦ ꯑꯗꯨꯗꯒꯤ ꯇꯤꯀꯦꯠ ꯌꯥꯝꯅ ꯀꯛꯇꯦꯗ ꯑꯗꯨꯝ ꯃꯌꯥꯝ ꯌꯦꯡꯕ ꯂꯥꯛꯄꯅꯤ ꯃꯌꯥꯝ ꯇꯤꯀꯦꯠ ꯁꯤ ꯃꯉꯥꯏꯔꯦꯅ ꯃꯌꯥꯝ ꯆꯥꯎꯅ ꯈꯪꯗꯦ ꯑꯗꯨꯝ ꯌꯥꯡꯈꯩ ꯆꯥꯝꯃꯒꯨꯝꯕ ꯑꯗꯩ ꯇꯔꯥ ꯀꯨꯟꯒꯨꯝꯕ ꯑꯗꯨ ꯃꯥꯒꯤ ꯃꯥꯒꯤ ꯆꯪꯅꯤꯡꯕ ꯃꯐꯝꯗꯨꯒꯤ ꯆꯪꯕꯒꯤ ꯑꯗꯨꯝ ꯌꯦꯡꯕꯒꯤ ꯇꯤꯀꯦꯠ ꯑꯗꯨꯃꯥꯏꯅ ꯂꯩꯌꯦ ꯑꯗꯣ ꯀꯩꯅꯣ ꯇꯧꯕ ꯑꯗꯨꯝ ꯐꯤꯂꯝ ꯗꯔꯃꯥ ꯂꯤꯂꯥ ꯁꯨꯝ ꯇꯧꯕꯁꯨ ꯌꯥꯎꯋꯦ ꯀꯨꯝꯃꯦ ꯑꯗꯨꯗ ꯅꯣꯏꯅ ꯈꯪꯅꯤꯡꯕ ꯑꯦꯛꯇꯔ ꯀꯩ ꯀꯩꯁꯨ ꯑꯗꯨꯝ ꯂꯥꯛꯑꯦ ꯅꯣꯏ ꯈꯪꯅꯤꯡꯕ ꯌꯦꯡꯅꯤꯡꯕꯁꯨ ꯅꯪꯅ ꯈꯪꯗꯕꯁꯤꯅ ꯀꯔꯤ ꯃꯤꯡ ꯀꯧꯕ ꯁꯤꯅ ꯀꯩꯗꯧꯕ ꯍꯥꯏꯕꯗꯨ ꯍꯪꯉꯁꯨ ꯑꯗꯨꯝ

ꯂꯥꯛꯑꯦ ꯑꯗꯨ ꯃꯅꯤꯄꯨꯔ ꯑꯦꯛꯇꯔ ꯅꯣꯏ ꯎꯔꯕꯣ ꯎꯗ꯭ꯔꯤꯕꯣ ꯎꯗ꯭ꯔꯗꯤ ꯍꯧꯖꯤꯛꯀꯤ ꯀꯤꯍꯣꯝ ꯃꯦꯂꯥ ꯇꯧꯕ ꯃꯐꯝꯁꯤꯗ ꯍꯣꯜ ꯑꯃ ꯂꯩꯒꯅꯦꯕ ꯁꯥꯔꯒ ꯃꯣꯏ ꯃꯣꯏꯒꯤ ꯍꯥꯏꯕꯗꯤ ꯍꯣꯜꯁꯤꯗ ꯑꯗꯨꯝ ꯀꯩꯅꯣ ꯑꯩꯈꯣꯏꯒꯤ ꯐꯤꯂꯝ ꯀꯨꯝꯕꯁꯤꯡꯁꯤꯒꯤ ꯇꯣꯉꯥꯟꯅ ꯂꯥꯡꯐꯝ ꯗꯥꯟꯁ ꯇꯧꯐꯝ ꯑꯗꯨꯗꯒꯤ ꯃꯣꯏꯒꯤ ꯀꯔꯤ ꯀꯔꯤ ꯀꯝꯄꯤꯇꯤꯁꯟ ꯀꯔꯤ ꯀꯔꯤ ꯇꯧꯔꯁꯨ ꯍꯪꯕ ꯈꯣꯠꯄꯒꯤ ꯑꯗꯨꯝ ꯂꯥꯛꯏ ꯃꯌꯥꯝꯁꯤ ꯍꯦꯛ ꯀꯤꯍꯣꯝ ꯈꯛꯇ ꯑꯗꯨꯝ ꯌꯦꯡꯗꯕ ꯀꯤꯍꯣꯝꯁꯨ ꯆꯥꯕ ꯑꯗꯨꯗꯒꯤ ꯑꯗꯨꯗ ꯌꯣꯜꯂꯤꯕ ꯑꯆꯥ ꯑꯊꯛ ꯀꯔꯤ ꯀꯔꯤ ꯑꯗꯨꯝ ꯆꯥꯔ ꯈꯣꯠꯂ ꯌꯦꯡꯉꯒ ꯑꯗꯨꯒꯤꯗꯁꯨ ꯑꯗꯨꯝ ꯏꯟꯇ꯭ꯔꯦꯁ ꯂꯩꯅ ꯌꯦꯡꯅꯤꯡꯉꯥꯏꯒꯤ ꯈꯣꯠꯅꯉꯥꯏꯒꯤ ꯑꯗꯨꯝ ꯇꯧꯔꯒ ꯈꯣꯠꯂꯒ ꯂꯩ ꯑꯗꯨ ꯅꯪꯅ ꯂꯥꯛꯑꯗꯤ ꯂꯣꯏꯅ ꯌꯦꯡꯕ ꯐꯪꯒꯅꯤ ꯂꯥꯛꯑ ꯀꯥꯟꯗ ꯈꯟꯅꯁꯦ ꯑꯗꯨ ꯂꯥꯛꯄꯗꯣ ꯅꯪ ꯀꯔꯝꯕ ꯐꯤꯂꯝꯒꯤ ꯍꯦꯔꯣ ꯍꯦꯔꯤꯌꯤꯟ ꯌꯦꯡꯅꯤꯡꯂꯁꯨ ꯂꯣꯏꯅ ꯐꯪꯒꯅꯤ ꯑꯗꯨꯗ ꯂꯩꯌꯦ ꯂꯩꯌꯦ ꯒꯥꯔꯤ ꯊꯝꯐꯝ ꯅꯁꯥꯒꯤ ꯒꯥꯔꯤ ꯌꯥꯎꯔꯛꯄ꯭ꯔꯣ ꯂꯩ ꯂꯩ ꯄꯥꯛꯀꯤꯡꯗꯣ ꯑꯩꯈꯣꯏꯅ ꯀꯩꯅꯣ ꯒꯥꯔꯤ ꯄꯨꯔꯛꯄ ꯃꯤꯁꯤꯡꯗꯨꯒꯤ ꯃꯥꯡꯗꯅꯕꯅꯦꯅ ꯑꯗꯨꯝ ꯀꯩꯅꯣ ꯇꯧꯔꯒ ꯁꯥꯔꯒ ꯇꯤꯀꯦꯠ ꯀꯀꯑꯅꯤ ꯑꯩꯈꯣꯏꯅ ꯆꯦ ꯑꯃ ꯃꯗꯨ ꯔꯤꯁꯤꯞ ꯑꯃ ꯅꯣꯏꯗ ꯄꯤꯔꯅꯤ ꯑꯗꯨꯃꯥꯏꯅ ꯇꯧꯔꯒ ꯒꯥꯔꯤ ꯊꯃꯝꯕ ꯀꯥꯟꯗ ꯑꯩ ꯒꯥꯔꯤ ꯊꯃꯝꯃꯦꯅ ꯍꯥꯏꯔꯒ ꯑꯗꯨꯝ ꯒꯥꯔꯤ ꯑꯆꯧꯕꯒꯤꯅ ꯂꯨꯄꯥ ꯌꯥꯡꯈꯩꯃꯨꯛ ꯂꯧꯏ ꯒꯥꯔꯤ ꯃꯆꯥꯒꯤꯅ ꯑꯗꯨꯝ ꯀꯨꯟ ꯀꯨꯟꯊ꯭ꯔꯥ ꯁꯨꯃꯥꯏꯅ ꯑꯗꯨꯝ ꯂꯧꯏ ꯅꯪ ꯒꯥꯔꯤ ꯑꯆꯧꯕꯔꯣ ꯃꯆꯥꯔꯣ ꯑꯗꯨ ꯀꯩꯁꯨꯝ ꯀꯥꯏꯗꯤꯌꯦ ꯑꯩꯒꯤ ꯌꯨꯝꯗ ꯊꯝꯒꯦꯁꯨ ꯊꯝꯃꯣ ꯑꯗꯨꯒ ꯅꯪ ꯑꯗꯨꯃ ꯌꯦꯡꯕ ꯀꯥꯅꯗ ꯑꯩꯒꯤꯗ ꯂꯩꯔꯣ ꯒꯥꯔꯤꯗꯨ ꯕꯥꯖꯥꯔꯗ ꯄꯨꯊꯣꯛꯂꯒ ꯑꯩꯈꯣꯏ ꯑꯅꯤ ꯑꯗꯨꯝ ꯆꯠꯂꯒ ꯑꯩꯒꯤꯗ ꯊꯨꯡꯉꯣ ꯅꯪ ꯑꯗꯨꯗꯨꯒ ꯒꯥꯔꯤꯗꯣ ꯌꯨꯝꯗ ꯊꯝꯃꯣ ꯑꯩꯈꯣꯏ ꯑꯅꯤ ꯆꯠꯂꯒ ꯌꯦꯡꯂꯨꯔꯒ ꯑꯗꯨꯝ ꯅꯪꯅ ꯈꯪꯗ ꯈꯣꯠꯇꯕꯗꯣ ꯑꯩꯅ ꯁꯤꯅ ꯀꯤꯍꯣꯝ ꯁꯤꯗ ꯂꯩꯔꯦ ꯁꯤꯗ ꯀꯤꯍꯣꯝꯒꯤ ꯌꯨꯝ ꯂꯩꯔꯦ ꯑꯗꯒꯤ ꯁꯤꯒꯤ ꯐꯤꯂꯝꯒꯤ ꯃꯃꯤꯡꯅ ꯁꯤꯅꯤ ꯁꯤ ꯀꯧꯏ ꯁꯤ ꯀꯧꯏ ꯑꯩ ꯂꯣꯏ ꯇꯥꯀꯄꯤꯔꯒ ꯂꯣꯏꯔꯦ ꯀꯩꯅꯣ ꯂꯝ ꯑꯇꯣꯞꯄꯗꯒꯤ ꯀꯩꯅꯣ ꯀꯣꯏꯕ ꯂꯥꯛꯑꯒꯕꯨ ꯅꯨꯡꯁꯤꯅꯅ ꯌꯦꯡꯍꯜꯂꯒ ꯂꯣꯏꯔꯦ ꯅꯪꯅ ꯀꯔꯤꯒꯤ ꯋꯥꯔꯤꯅꯣ ꯑꯗꯨꯕꯨ ꯂꯥꯛꯑꯣ ꯑꯗꯨꯝ ꯌꯥꯅꯤ ꯑꯩꯒ ꯆꯠꯃꯤꯟꯅꯔꯒ ꯑꯗꯨꯝ ꯌꯦꯡꯍꯜꯂ ꯂꯣꯏꯔꯦ ꯑꯗꯨꯅ ꯀꯩꯅꯣ ꯌꯥꯝꯅ ꯃꯊꯥ ꯁꯥꯔꯨꯅꯨ ꯏꯆꯤꯟ ꯏꯅꯥꯎ ꯑꯗꯨꯝ ꯆꯞ ꯃꯥꯟꯅꯅ ꯂꯩꯃꯤꯟꯅꯔ ꯌꯦꯡꯉꯒ ꯂꯣꯏꯔꯦ ꯍꯣꯏ ꯍꯣꯏ ꯍꯣꯏ ꯍꯣꯏ ꯍꯣꯏ ꯍꯣꯏ ꯐꯔꯦ ꯊꯝꯃꯁꯤꯔꯣ ꯑꯗꯨꯗꯤ ꯐꯔꯦ ꯐꯔꯦ